ꯆꯟꯗꯦꯜꯗꯒꯤ ꯏꯝꯐꯥꯜ ꯆꯠꯄꯅꯦ ꯏꯝꯐꯥꯜ ꯌꯧꯕ ꯃꯇꯝꯗ ꯑꯩꯅ ꯑꯩꯒꯤ ꯄꯔꯁꯇꯨ ꯌꯦꯡꯕ ꯃꯇꯝꯗ ꯑꯩꯒꯤ ꯄꯔꯁꯇꯨꯗ ꯄꯩꯁꯥꯗꯣ ꯑꯝꯐꯥꯎ ꯌꯥꯎꯗ꯭ꯔꯦ ꯑꯗꯨꯅ ꯀꯟꯇ꯭ꯔꯦꯛꯇꯔꯅꯗꯤ ꯄꯩꯁꯥꯗꯣ ꯅꯤꯔꯛꯑꯦ ꯑꯗꯨꯒꯤ ꯑꯩꯅ ꯀꯩꯅꯣꯗ ꯀꯟꯇ꯭ꯔꯦꯛꯇꯔꯗ ꯖꯤꯄꯤꯗ ꯑꯣꯏꯅ ꯖꯤꯄꯤꯗ ꯑꯣꯏꯅ ꯀꯥꯞꯆꯒꯦ ꯍꯥꯏꯀꯥꯟꯗ ꯃꯥꯗꯣ ꯑꯗꯨꯁꯨ ꯂꯩꯔꯝꯗ꯭ꯔꯦ ꯐꯣꯟꯄꯦ ꯇꯧꯒꯦ ꯍꯥꯏꯔꯁꯨ ꯃꯥꯒꯤꯗꯣ ꯑꯝꯐꯥꯎꯅ ꯌꯥꯎꯗꯝꯅꯤꯅ ꯑꯗꯨꯒꯨꯝꯕ ꯁꯤꯖꯤꯟꯅꯗꯦ ꯍꯥꯏꯕꯒꯤ ꯑꯩꯁꯦ ꯉꯥꯏꯍꯥꯛꯇꯪ ꯇꯧꯐꯝ ꯈꯪꯗꯕꯒꯤ ꯑꯩ ꯀꯟꯇ꯭ꯔꯦꯛꯇꯔꯗꯨꯗ ꯑꯩ ꯉꯥꯏꯍꯥꯛꯇꯪ ꯉꯥꯏꯕꯤꯔꯝꯃꯣ ꯑꯗꯨꯒ ꯑꯩ ꯄꯩꯁꯥ ꯑꯝꯇꯪ ꯑꯁ꯭ꯋꯥꯏ ꯑꯅꯛꯄꯗ ꯆꯤꯡꯊꯣꯛꯄ ꯌꯥꯕ ꯑꯦ ꯇꯤ ꯑꯦꯝ ꯕꯨꯠ ꯑꯣꯏꯔꯁꯨ ꯀꯩ ꯑꯣꯏꯔꯁꯨ ꯑꯝꯇ ꯊꯤꯔꯒ ꯆꯤꯡꯊꯣꯛꯆꯒꯦ ꯍꯥꯏꯔꯒ ꯑꯩꯅ ꯁꯨꯃꯥꯏꯅ ꯃꯥꯉꯣꯟꯗ ꯔꯤꯀ꯭ꯋꯦꯁ ꯇꯧꯕꯗ ꯃꯥꯁꯨ ꯍꯔꯥꯎ ꯍꯔꯥꯎ ꯌꯥꯕꯤꯔꯒ ꯑꯩꯅ ꯊꯪꯅꯕ ꯑꯦ ꯇꯤ ꯑꯦꯝ ꯕꯨꯠꯇ ꯆꯪꯉ ꯑꯩ ꯄꯩꯁꯥꯁꯤ ꯂꯧꯊꯣꯛꯑꯒ ꯁꯨꯃꯥꯏꯅ ꯀꯟꯇ꯭ꯔꯦꯛꯇꯔꯗ ꯑꯃꯨꯛꯀ ꯈꯨꯠꯁꯤꯟꯅꯕꯅꯦ ꯌꯥꯝꯅ ꯍꯔꯥꯎꯋꯦ ꯀꯟꯇ꯭ꯔꯦꯛꯇꯔꯗꯨ ꯃꯕꯨꯛ ꯌꯥꯝꯅ ꯐꯩꯌꯦ ꯉꯥꯏꯁꯨ ꯉꯥꯏꯕꯤꯌꯦ ꯑꯗꯨꯒ ꯐꯖꯅ ꯐꯖꯅꯁꯨ ꯑꯗꯨꯝ ꯉꯥꯡꯕꯤꯌꯦ ꯑꯩ ꯌꯥꯝ ꯍꯔꯥꯎꯋꯦ ꯑꯗꯨꯒ ꯑꯩꯅ ꯃꯥꯉꯣꯟꯗ ꯄꯩꯁꯥ ꯄꯤꯕ ꯃꯇꯝꯗꯁꯨ ꯃꯥꯁꯨ ꯌꯥꯝ ꯍꯔꯥꯎꯋꯦ ꯃꯇꯝꯁꯨ ꯃꯥꯏ ꯃꯇꯝꯁꯨ ꯌꯥꯝ ꯃꯥꯡꯍꯟꯈ꯭ꯔꯝꯅꯦ ꯑꯩꯅ ꯑꯗꯨꯕꯨ ꯁꯨꯃꯥꯏꯅ ꯄꯩꯁꯥꯥꯗꯣ ꯈꯨꯠꯁꯤꯟꯅꯀꯥꯟꯗ ꯌꯥꯝ ꯍꯔꯥꯎꯋꯦ ꯑꯗꯨꯒ ꯀꯟꯇ꯭ꯔꯦꯛꯇꯔꯗꯨꯁꯨ ꯑꯩꯅ ꯌꯥꯝ ꯊꯥꯒꯠꯆꯩ ꯁꯨꯝꯕ ꯀꯟꯇ꯭ꯔꯦꯛꯇꯔ ꯃꯌꯥꯝ ꯑꯃ ꯑꯩꯈꯣꯏꯒꯤ ꯁꯣꯁꯥꯏꯇꯤꯗ ꯂꯩꯕ ꯃꯇꯝꯗ ꯂꯝꯕꯤ ꯆꯠꯄ ꯃꯇꯝꯗ ꯑꯋꯥꯕ ꯅꯪꯕ ꯃꯇꯝꯗ ꯁꯨꯃꯥꯏꯅ ꯍꯦꯜꯞ ꯇꯧꯕꯤꯕ ꯀꯟꯇ꯭ꯔꯦꯛꯇꯔ ꯃꯌꯥꯝ ꯑꯃ ꯊꯣꯛꯂꯛꯑꯗꯤ ꯌꯥꯝ ꯍꯔꯥꯎꯖꯒꯅꯤ ꯍꯥꯏꯕꯁꯦ ꯊꯥꯖꯩ ꯑꯗꯨꯒ ꯌꯥꯝ ꯁꯥꯎꯒꯟꯕ ꯀꯥꯡꯕꯨꯗꯨꯁꯨ ꯁꯨꯃꯥꯏꯅ ꯃꯤꯒꯤ ꯄ꯭ꯔꯣꯕ꯭ꯂꯦꯝꯗꯣ ꯈꯪꯕꯤꯔꯦ ꯍꯥꯏꯔꯒ ꯑꯩꯈꯣꯏꯒꯤ ꯉꯥꯏꯊꯣꯛ ꯉꯥꯏꯁꯤꯟ ꯃꯥꯒꯤꯗ ꯂꯩꯔꯝꯗ꯭ꯔꯒꯁꯨ ꯉꯥꯏꯊꯣꯛ ꯉꯥꯏꯁꯤꯟ ꯉꯥꯏꯊꯣꯛ ꯉꯥꯏꯁꯤꯟꯁꯤ ꯈꯔ ꯇꯧꯃꯤꯟꯅꯁꯤ ꯍꯥꯏꯅ ꯍꯥꯏꯖꯕꯅꯤ